ꯑꯗꯨ ꯁꯤꯖꯤꯟꯅꯕ ꯅꯨꯡꯉꯥꯏꯇꯦ ꯑꯩꯅ ꯁꯤ ꯀꯔꯤꯅꯨꯡꯒꯤ ꯂꯩꯔꯨꯕꯅꯣ ꯍꯥꯏꯕꯗꯨ ꯍꯦꯛ ꯌꯧꯋꯤ ꯌꯥꯝ ꯐꯠꯇꯦ ꯃꯦꯃꯣꯔꯤ ꯀꯥꯔꯠ ꯐꯣꯟꯁꯤꯒꯤ ꯑꯣꯏꯕ ꯃꯦꯃꯣꯔꯤ ꯀꯥꯔꯠ ꯑꯝꯇ ꯌꯥꯎꯗꯦ ꯑꯗꯨꯒ ꯃꯌꯦꯛ ꯌꯥꯝ ꯁꯦꯡꯗꯦ ꯐꯣꯟꯁꯦ ꯁꯤꯖꯤꯟꯅꯕꯗ ꯅꯨꯡꯉꯥꯏꯇꯦ ꯃꯤꯁꯨ ꯑꯩꯅ ꯑꯇꯣꯞꯄ ꯀꯁꯇꯃꯔ ꯑꯃꯠꯇꯗ ꯁꯖꯦꯁꯟ ꯂꯩꯌꯣꯅ ꯁꯖꯦꯁꯟ ꯇꯧꯅꯤꯡꯗꯦ ꯃꯃꯟꯁꯨ ꯌꯥꯝ ꯇꯥꯡꯉꯦ ꯑꯗꯨꯒ ꯐꯠꯇꯦ